ꯏꯌꯥꯝꯕꯒꯤ ꯀꯦꯞꯇꯣ ꯄꯨꯡ ꯀꯌꯥꯗ ꯌꯧꯕꯤꯔꯛꯀꯗꯧꯅꯣ ꯑꯩꯅ ꯉꯥꯏꯖꯔꯛꯏꯁꯦ ꯄꯨꯡꯈꯥꯏ ꯑꯃ ꯈꯔ ꯍꯦꯜꯂꯦ ꯑꯗꯨꯅ ꯌꯥꯔꯒꯗꯤ ꯏꯌꯥꯝꯕꯅ ꯂꯩꯔꯤ ꯃꯐꯝꯗꯣ ꯀꯗꯥꯏꯗꯅꯣ ꯑꯩ ꯍꯧꯖꯤꯛ ꯍꯧꯖꯤꯛ ꯁꯤꯡꯖꯃꯩꯗ ꯂꯩꯔꯦ ꯑꯗꯨ ꯌꯥꯔꯒꯗꯤ ꯈꯤꯇꯪ ꯊꯨꯅ ꯂꯥꯛꯄꯤꯌꯨ ꯑꯩꯖꯨ ꯈꯤꯇꯪ ꯑꯊꯨꯕ ꯏꯃꯥꯔꯖꯦꯟꯁꯤ ꯑꯣꯏꯕ ꯊꯕꯛ ꯃꯌꯥꯝ ꯑꯃ ꯂꯩꯔꯦ ꯑꯗꯨꯅ ꯌꯥꯔꯒꯗꯤ ꯈꯤꯇꯪ ꯊꯨꯅ ꯂꯥꯛꯄꯤꯌꯨ ꯑꯗꯨ ꯏꯌꯥꯝꯕꯅ ꯂꯩꯔꯤ ꯃꯐꯝꯗꯨꯗꯒꯤ ꯈꯤꯇꯪ ꯈꯣꯡꯖꯦꯜ ꯌꯥꯡꯅ ꯂꯥꯛꯄꯤꯌꯨ ꯍꯥꯏꯅ ꯍꯥꯏꯖꯒꯦ